ꯑꯇꯣꯞꯄ ꯁꯥꯍꯔꯒꯤ ꯁ꯭ꯀꯨꯜꯒ ꯆꯥꯡꯗꯝꯅꯕꯗ ꯑꯩꯈꯣꯏ ꯁ꯭ꯀꯨꯜ ꯑꯩꯈꯣꯏꯒꯤ ꯈꯨꯡꯒꯪꯒꯤ ꯁ꯭ꯀꯨꯜꯁꯤꯡꯗꯤ ꯌꯥꯝꯅ ꯁꯣꯊꯍꯧꯔꯦ ꯁꯝꯅ ꯍꯥꯏꯔꯕꯗ ꯕꯦꯟꯁ ꯗꯦꯛꯁ ꯗꯁꯇꯔ ꯆꯣꯛ ꯑꯁꯤꯅꯆꯤꯡꯕꯁꯦ ꯂꯩꯔꯕꯁꯨ ꯇꯦꯛꯈꯤꯕ ꯃꯇꯝꯗ ꯀꯥꯍꯦꯟꯅ ꯑꯅꯧꯕ ꯁꯥꯔꯒ ꯄꯤꯕꯤꯔꯛꯇꯕ ꯍꯥꯟꯅꯒꯤ ꯑꯗꯣ ꯑꯗꯨꯝ ꯁꯦꯝꯖꯤꯜꯂꯒ ꯊꯥꯕꯒꯨꯝꯕ ꯑꯗꯒꯤ ꯑꯉꯥꯡꯁꯤꯡ ꯃꯔꯝ ꯆꯥꯅ ꯂꯥꯏꯔꯤꯛ ꯇꯥꯛꯄꯤꯗꯕ ꯑꯇꯣꯞꯄ ꯁ꯭ꯀꯨꯜꯒꯤꯅ ꯑꯉꯥꯡꯁꯤꯡ ꯃꯔꯝ ꯆꯥꯅ ꯂꯥꯏꯔꯤꯛ ꯇꯥꯛꯄ ꯀꯥꯍꯦꯟꯅ ꯍꯥꯏꯗꯤ ꯍꯥꯏ ꯂꯦꯚꯦꯜꯗ ꯃꯣꯏꯗꯤ ꯂꯥꯏꯔꯤꯛ ꯇꯥꯛꯈꯤꯕ ꯑꯩꯈꯣꯏꯗꯨꯅ ꯍꯥꯏꯐꯦꯠ ꯁꯣꯊꯍꯧꯕ ꯑꯣꯖꯥ ꯑꯐꯕ ꯂꯧꯕꯤꯗꯕ ꯃꯔꯛꯇꯒꯤ ꯈꯔ ꯈꯜꯂꯒ ꯑꯗꯨꯝ ꯌꯥꯅ ꯌꯥꯅꯕ ꯍꯥꯏꯅ ꯁꯤꯟꯕ ꯑꯗꯣ ꯑꯇꯣꯞꯄ ꯁꯤꯇꯤꯒꯨꯝꯕꯗꯗꯤ ꯑꯣꯖꯥꯁꯦ ꯌꯥꯝꯅ ꯍꯥꯏ ꯂꯦꯚꯦꯜꯒꯤ ꯑꯣꯖꯥ ꯂꯧꯕ ꯑꯩꯈꯣꯏ ꯃꯆꯥ ꯃꯁꯨ ꯒ꯭ꯔꯦꯖꯨꯑꯦꯁꯟ ꯑꯗꯨꯃꯥꯏꯅ ꯂꯣꯏꯕꯒꯨꯝꯕ ꯂꯧꯗꯕ ꯌꯥꯝꯅ ꯍꯥꯏ ꯂꯦꯚꯦꯜꯗ ꯂꯧꯕ ꯂꯥꯏꯔꯤꯛ ꯐꯖꯅ ꯇꯥꯛꯄ ꯈꯨꯡꯒꯪꯒꯤ ꯁ꯭ꯀꯨꯜꯁꯤꯡꯗꯗꯤ ꯂꯥꯏꯔꯤꯛ ꯀꯥꯍꯦꯟꯅ ꯇꯥꯛꯄꯤꯗꯕ ꯑꯉꯥꯡꯁꯤꯡ ꯖꯒ ꯖꯒ ꯇꯧꯔꯒ ꯂꯩꯕ ꯃꯔꯝ ꯃꯐꯝ ꯃꯔꯥꯡ ꯈꯪꯗꯅ ꯑꯗꯨꯝ ꯁ꯭ꯀꯨꯜ ꯀꯍꯥꯟꯕꯒꯤ ꯍꯦꯕꯤꯠ ꯍꯩꯍꯟꯕ ꯀꯥꯅꯤꯡꯕ ꯅꯨꯃꯤꯠꯇ ꯀꯥꯕ ꯀꯥꯅꯤꯡꯗꯕ ꯅꯨꯃꯤꯠꯇ ꯀꯥꯗꯕ ꯁꯨꯃꯥꯏꯅ ꯇꯧꯕ ꯑꯇꯣꯞꯄ ꯁꯤꯇꯤꯒꯤ ꯁ꯭ꯀꯨꯜꯁꯤꯡꯈꯩꯗꯗꯤ ꯂꯦꯞꯇꯕꯤꯗ ꯆꯥꯡ ꯅꯥꯏꯅ ꯁ꯭ꯀꯨꯜ ꯀꯥꯕ ꯁꯥꯠꯇ꯭ꯔꯅ ꯂꯦꯞꯂꯕꯁꯨ ꯄꯅꯤꯁꯃꯦꯟ ꯄꯤꯕ ꯑꯦꯗꯚꯥꯟꯁ ꯑꯣꯏꯍꯟꯕ ꯃꯣꯏꯅ ꯍꯦꯜꯂꯦ ꯍꯥꯏꯗꯤ ꯃꯣꯏꯗꯤ ꯆꯥꯎꯈꯠꯄꯒꯤ ꯃꯃꯤꯗꯣ ꯃꯣꯏꯗꯅ ꯍꯥꯟꯅ ꯍꯦꯟꯅ ꯉꯟꯅ ꯇꯥꯔꯕꯅꯤꯅ ꯃꯣꯏꯗꯤ ꯍꯥꯏ ꯂꯦꯚꯦꯜꯗ ꯁꯥꯠꯇ꯭ꯔꯁꯤꯡꯁꯦ ꯑꯦꯁꯥꯏꯟꯃꯦꯟ ꯑꯣꯏꯒꯦꯔ ꯑꯃ ꯑꯣꯏꯒꯦꯔ ꯑꯦꯅꯤ ꯋꯥꯔꯛ ꯈꯨꯗꯤꯡꯃꯛꯇ ꯍꯥꯏ ꯂꯦꯚꯦꯜꯗ ꯃꯣꯏꯗꯤ ꯄꯤꯕ ꯑꯩꯈꯣꯏ ꯈꯨꯡꯒꯪꯗꯗꯤ ꯑꯗꯨꯒꯨꯝꯕꯒꯤꯁꯨ ꯂꯩꯇꯕ ꯑꯣꯖꯥꯁꯨ ꯑꯗꯨꯝ ꯆꯥꯡ ꯅꯥꯏꯅ ꯂꯥꯛꯇꯕ ꯂꯥꯛꯑꯁꯨ ꯄꯔꯥ ꯌꯥꯝ ꯇꯥꯛꯇꯕꯤꯗ ꯍꯥꯏꯐꯦꯠ ꯑꯗꯨꯝ ꯀꯟꯇꯥ ꯂꯣꯟꯂꯒ ꯑꯃ ꯑꯃ ꯇꯧꯔꯒ ꯂꯩꯊꯣꯛꯄ ꯑꯗꯣ ꯁꯤꯇꯤꯒꯤ ꯁ꯭ꯀꯨꯜꯁꯤꯡꯗꯗꯤ ꯑꯗꯨꯒꯨꯝꯕꯗꯣ ꯂꯩꯇ꯭ꯔꯦ ꯑꯣꯖꯥꯁꯤꯡꯁꯨ ꯃꯔꯝ ꯆꯥꯅ ꯇꯥꯛꯑꯦ ꯑꯗꯨꯒ ꯑꯣꯖꯥ ꯂꯧꯕ ꯃꯇꯝꯗꯁꯨ ꯃꯔꯝ ꯆꯥꯅ ꯑꯐꯕ ꯑꯣꯖꯥ ꯈꯜꯂꯒ ꯂꯧꯔꯦ ꯁꯥꯠꯇ꯭ꯔꯁꯤꯡꯁꯤ ꯅꯤꯌꯣꯝ ꯇꯥꯅ ꯁ꯭ꯀꯨꯜ ꯃꯔꯝ ꯆꯥꯅ ꯅꯨꯡꯇꯤꯒꯤ ꯁ꯭ꯀꯨꯜ ꯔꯤꯒꯨꯂꯔ ꯑꯣꯏꯅ ꯀꯥꯍꯟꯕ ꯐꯖꯅ ꯗ꯭ꯔꯦꯁ ꯂꯥꯡ ꯁꯦꯠꯍꯟꯕ ꯑꯗꯨꯒ ꯁꯤꯇꯤꯒꯤ ꯁ꯭ꯀꯨꯜꯁꯤꯡꯗꯗꯤ ꯁꯥꯠꯇ꯭ꯔꯁꯤꯡꯁꯦ ꯅꯤꯌꯣꯝ ꯇꯥꯏꯅ ꯇꯥꯏ ꯁꯤꯔꯒ ꯅꯥꯟ ꯅꯥꯟꯅ ꯄꯣꯂꯤꯁ ꯇꯧꯔꯒ ꯁꯨꯁꯁꯤꯡꯁꯦ ꯇꯣꯡꯍꯜꯂꯒ ꯀꯥꯍꯜꯂꯛꯄ ꯃꯃꯥ ꯃꯄꯥꯅꯁꯨ ꯑꯗꯨꯝ ꯄꯦꯔꯦꯟꯁꯈꯩꯅꯁꯨ ꯐꯖꯅ ꯅꯤꯌꯣꯝ ꯇꯥꯅ ꯁ꯭ꯀꯨꯜꯁꯦ ꯆꯠꯍꯟꯕꯤꯕ ꯑꯗꯨꯒ ꯈꯨꯡꯒꯪꯒꯤꯗꯤ ꯄꯦꯔꯦꯟꯁꯈꯩꯅꯁꯨ ꯀꯥ ꯍꯦꯟꯅ ꯊꯧꯁꯥꯕꯤꯗꯕ ꯑꯃꯁꯨꯡ ꯀꯥ ꯍꯦꯟꯅ ꯑꯉꯥꯡꯁꯤꯡꯁꯦ ꯍꯛꯆꯤꯟꯅ ꯂꯥꯛꯁꯟꯅ ꯌꯦꯡꯕꯤꯗꯕ ꯑꯁꯤꯅꯆꯤꯡꯕ ꯈꯦꯅꯕ ꯀꯌꯥꯁꯦ ꯂꯩ